ꯚꯥꯔꯠꯇ ꯈ꯭ꯋꯥꯏꯗꯒꯤ ꯌꯥꯝꯅ ꯈ꯭ꯋꯥꯏꯗꯒꯤ ꯃꯃꯤꯡ ꯆꯠꯅ ꯁꯥꯟꯅꯕ ꯃꯁꯥꯟꯅꯁꯤꯡ ꯑꯗꯨꯗꯤ ꯀ꯭ꯔꯤꯛꯀꯦꯠ ꯐꯤꯜ ꯍꯣꯛꯀꯤ ꯕꯦꯠꯃꯤꯟꯇꯟ ꯐꯨꯠꯕꯣꯜ ꯀꯕꯥꯇꯤ ꯇꯦꯟꯅꯤꯁ ꯋꯦꯁꯂꯤꯡ ꯑꯦꯊꯂꯤꯛꯁ ꯆꯦꯁ ꯁꯨꯇꯤꯡ ꯃꯁꯤꯁꯤꯡ ꯑꯁꯤꯅꯤ ꯑꯗꯨꯒ ꯈ꯭ꯋꯥꯏꯗꯒꯤ ꯑꯐꯥꯎꯕ ꯁꯥꯟꯅꯔꯣꯏ ꯑꯩꯈꯣꯏꯒꯤ ꯚꯥꯔꯠꯀꯤ ꯑꯣꯏꯅꯗꯤ ꯚꯤꯔꯥꯠ ꯀꯣꯂꯤ ꯀ꯭ꯔꯤꯛꯀꯦꯠꯀꯤ ꯐꯤꯜ ꯍꯣꯛꯀꯤꯒꯤꯅ ꯗꯤꯔꯖ ꯁꯤꯡ ꯕꯦꯠꯃꯤꯟꯇꯟꯒꯤꯅ ꯄꯤ ꯕꯤ ꯁꯤꯟꯙꯨ ꯐꯨꯠꯕꯣꯜꯒꯤꯅ ꯁꯨꯅꯤꯜ ꯁꯦꯇ꯭ꯔꯤ ꯑꯃꯁꯨꯡ ꯀꯕꯥꯗꯤꯒꯤꯅ ꯑꯅꯨꯞ ꯀꯨꯃꯥꯔ ꯂꯣꯏꯅ ꯂꯣꯏꯅꯅ ꯇꯦꯅꯤꯁꯀꯤꯅ ꯁꯣꯅꯤꯌꯥ ꯃꯤꯔꯖꯥ ꯔꯦꯁꯂꯤꯡꯒꯤꯅ ꯁꯨꯁꯤꯜ ꯀꯨꯃꯥꯔ ꯑꯦꯊꯂꯤꯛꯀꯤꯅ ꯃꯤꯀꯥ ꯁꯤꯡ ꯆꯦꯁꯀꯤꯅ ꯍꯝꯕꯤ ꯀꯔꯃ ꯁꯨꯇꯤꯡꯒꯤꯅ ꯖꯤꯇꯨ ꯔꯥꯏꯁ ꯍꯥꯏꯕꯁꯤꯡ ꯑꯁꯤꯁꯤꯅꯤ